ꯍꯜꯂꯣ ꯁꯥꯔ ꯁꯤ ꯁꯥꯔ ꯄ꯭ꯔꯤꯟꯁꯤꯄꯥꯜ ꯅꯠꯇ꯭ꯔꯣ ꯑꯥ ꯁꯥꯔ ꯑꯩꯗꯤ ꯀ꯭ꯂꯥꯁ ꯐꯥꯏꯕꯀꯤ ꯏꯪꯂꯤꯁꯀꯤ ꯆꯪꯕ ꯑꯣꯖꯥꯅꯦ ꯈꯦꯇ꯭ꯔꯤꯃꯌꯨꯝ ꯅꯤꯔꯨꯄꯃꯥ ꯗꯦꯕꯤ ꯑꯗꯨ ꯁꯥꯔ ꯀ꯭ꯂꯥꯁ ꯑꯥ ꯁꯥꯔ ꯀ꯭ꯂꯥꯁꯀꯤ ꯑꯉꯥꯡꯁꯤꯡꯁꯦ ꯑꯩꯅꯒ ꯅꯧꯅꯒ ꯆꯪꯂꯛꯄ ꯑꯣꯏꯕꯒꯤꯔꯥ ꯈꯪꯗꯦ ꯌꯥꯝꯅꯁꯨ ꯂꯥꯡꯉꯦꯕ ꯑꯩꯅ ꯀꯟꯇ꯭ꯔꯣꯜꯁꯨ ꯇꯧꯕ ꯉꯝꯗ꯭ꯔꯦꯕ ꯑꯉꯥꯡꯁꯤꯡꯁꯦ ꯑꯗꯨ ꯁꯥꯔꯁꯦ ꯑꯝꯇꯪ ꯀꯃꯥꯏꯅ ꯀꯩꯅꯣ ꯇꯧꯗꯣꯏꯅꯣ ꯁꯥꯔꯅ ꯑꯝꯇ

ꯑꯣ ꯁꯥꯔ ꯁꯥꯔ ꯑꯗꯨꯒ ꯑꯇꯣꯞꯄ ꯀꯝꯄ꯭ꯂꯦꯟ ꯑꯃꯒ ꯑꯩꯈꯣꯏ ꯑꯩꯁꯤ ꯀꯩꯅꯣ ꯁꯣꯔ ꯍꯣꯟꯇꯣꯛ ꯍꯣꯟꯖꯤꯟ ꯇꯧꯕꯗ ꯈꯤꯇꯪ ꯄꯔꯣꯕ꯭ꯂꯦꯝ ꯂꯩꯌꯦꯕꯀꯣ ꯁꯥꯔ ꯑꯗꯨꯅ ꯀꯩꯅꯣꯁꯦ ꯑꯩꯈꯣꯏ ꯋꯥꯏꯠ ꯆꯣꯛꯅꯒ ꯁꯨꯝ ꯏꯔꯒ ꯑꯩꯈꯣꯏꯅ ꯗꯁꯇꯔꯅ ꯃꯨꯊꯠꯄꯁꯦ ꯑꯁꯤꯗ ꯁꯥꯔ ꯁꯤꯒꯤꯁꯤꯒ ꯈꯤꯇꯪ ꯁꯤꯒꯤ ꯃꯔꯝ ꯁꯤꯒꯤꯗꯪ ꯑꯝꯇ ꯍꯥꯏꯗꯤ ꯀꯃꯥꯏꯅ ꯀꯩꯅꯣ ꯇꯧꯕ ꯌꯥꯕꯅꯣ ꯁꯤꯟꯕ ꯌꯥꯕꯅꯣꯗꯣ ꯑꯝꯇ

ꯑꯥ ꯎꯝ ꯎꯝ ꯁꯥꯔ ꯀꯩꯅꯣꯒ ꯑꯩꯈꯣꯏ ꯑꯦꯛꯀꯥꯔꯁꯟ ꯆꯠꯄꯒꯤꯀꯣ ꯀ꯭ꯂꯥꯁ ꯐꯥꯏꯕꯁꯤ ꯄꯥꯔꯇꯤꯁꯤꯄꯦꯠ ꯇꯧꯕ ꯌꯥꯎꯕ ꯌꯥꯒꯗ꯭ꯔꯥ ꯑꯣ ꯌꯥꯝ ꯅꯨꯡꯉꯥꯏꯖꯔꯦ ꯁꯥꯔ ꯊꯝꯃꯒꯦ ꯑꯗꯨꯗꯤ